ꯍꯜꯂꯣ ꯆꯦꯕꯤꯖꯤꯔ ꯔꯦꯁꯇꯨꯔꯦꯟ ꯑꯣꯏꯕꯤꯔꯕꯔꯥ ꯐꯣꯟ ꯄꯥꯏꯕꯤꯔꯛꯏꯁꯤ ꯃꯦꯅꯦꯖꯔ ꯑꯣꯏꯕꯤꯔꯕ꯭ꯔꯥ ꯑꯗꯣ ꯑꯩ ꯄꯣꯠ ꯈꯔ ꯑꯣꯗꯔ ꯇꯧꯈꯤꯕꯅꯤ ꯑꯗꯣ ꯑꯣꯗꯔ ꯇꯧꯈꯤꯕꯗꯣ ꯑꯃ ꯂꯧꯊꯣꯛꯆꯒꯦ ꯑꯇꯣꯞꯄ ꯑꯃ ꯁꯤꯟꯗꯣꯛꯆꯒꯦ ꯑꯩꯅ ꯃꯣꯃꯣ ꯆꯤꯀꯟ ꯆꯧꯃꯤꯟ ꯑꯣꯗꯔ ꯇꯧꯖꯈꯤꯕꯅꯦ ꯑꯗꯣ ꯆꯤꯀꯟꯗꯣ ꯂꯧꯊꯣꯛꯆꯒꯦ ꯇꯧꯕ ꯍꯣꯏ ꯑꯗꯣ ꯅꯣꯏꯒꯤ ꯑꯁꯤ ꯗꯤꯂꯤꯕꯔꯤ ꯄꯨꯡ ꯀꯌꯥꯗ ꯇꯧꯔꯛꯇꯣꯏꯅꯣ

ꯑꯗꯨ ꯀꯦꯁ ꯑꯣꯟ ꯗꯤꯂꯤꯕꯔꯤꯗꯤ ꯌꯥꯕ ꯅꯠꯇ꯭ꯔꯣ ꯍꯣꯏ ꯌꯥꯝꯅ ꯅꯨꯡꯉꯥꯏꯖꯔꯦ ꯑꯗꯨꯗꯤ ꯊꯝꯖꯔꯒꯦ